ꯑꯩꯈꯣꯏꯒꯤ ꯃꯐꯝ ꯑꯁꯤꯗ ꯂꯩꯔꯤꯕ ꯆꯠꯅꯕꯤꯒꯤ ꯑꯣꯏꯕ ꯃꯁꯥꯟꯅꯁꯤꯡ ꯑꯁꯤ ꯍꯥꯏꯔꯒꯗꯤ ꯀꯥꯡ ꯁꯒꯣꯜ ꯀꯥꯡꯖꯩ ꯃꯨꯛꯅꯥ ꯀꯥꯡꯖꯩ ꯌꯨꯕꯤ ꯂꯥꯛꯄꯤ ꯑꯁꯤꯅ ꯆꯤꯡꯕꯅꯤ ꯌꯨꯕꯤ ꯂꯥꯛꯄꯤꯒꯤ ꯃꯁꯥꯟꯅ ꯑꯁꯤ ꯀꯔꯝꯅ ꯁꯥꯟꯅꯕꯒꯦ ꯍꯥꯏꯕꯗ ꯌꯨꯕꯤ ꯑꯁꯤ ꯑꯩꯈꯣꯏꯅ ꯊꯥꯎ ꯇꯩꯁꯜꯂꯒ ꯑꯃꯅ ꯑꯃ ꯂꯥꯛꯄ ꯃꯇꯝꯗ ꯂꯥꯛꯄ ꯉꯝꯅꯗꯅꯕ ꯊꯥꯎ ꯇꯩꯁꯜꯂꯤ ꯂꯥꯛꯄ ꯉꯝꯕ ꯃꯤꯗꯨꯅ ꯏꯅꯤꯡꯊꯧꯒꯤ ꯃꯅꯥꯛꯇ ꯆꯪꯂꯒ ꯊꯝꯕꯗꯨꯅ ꯑꯊꯣꯏꯕ ꯁꯛꯏ